ꯃꯅꯤꯄꯨꯔꯤ ꯂꯣꯟꯒꯤ ꯑꯩꯍꯥꯛꯅ ꯄꯥꯝꯂꯤꯕ ꯑꯈꯟꯅꯕ ꯃꯁꯛ ꯈꯔ ꯑꯗꯨꯗꯤ ꯃꯅꯤꯄꯨꯔꯤ ꯂꯣꯟ ꯑꯁꯤ ꯑꯃꯒ ꯑꯃꯒ ꯑꯗꯨꯛꯀꯤ ꯃꯇꯤꯛ ꯕꯦꯕꯥꯔ ꯂꯩꯅꯩ ꯑꯣꯖꯥ ꯒꯨꯔꯨ ꯑꯃꯁꯨꯡ ꯏꯊꯛ ꯊꯪꯕꯁꯤꯡꯗ ꯌꯥꯝꯅ ꯂꯣꯟꯒꯗꯕ ꯂꯣꯟ ꯑꯃꯁꯨꯡ ꯏꯈꯥ ꯊꯥꯕꯁꯤꯡꯗ ꯂꯣꯟꯒꯗꯕ ꯂꯣꯟ ꯇꯣꯉꯥꯟ ꯇꯣꯉꯥꯟ ꯈꯥꯏꯗꯣꯛꯇꯨꯅ ꯊꯝꯃꯤ ꯑꯦꯛꯖꯥꯝꯄꯜ ꯑꯣꯏꯅ ꯅꯪ ꯃꯥ ꯑꯍꯜ ꯂꯃꯜꯁꯤꯡꯗ ꯅꯪ ꯃꯥ ꯍꯥꯏꯕ ꯋꯥꯍꯩ ꯑꯁꯤ ꯁꯤꯖꯤꯟꯅꯕ ꯌꯥꯗꯦ ꯏꯈꯥ ꯇꯥꯕꯁꯤꯡꯗ ꯆꯩꯕ ꯈꯣꯠꯄꯗ ꯌꯥꯝꯅ ꯑꯊꯤꯕ ꯋꯥ ꯉꯥꯡꯕ ꯌꯥꯗꯦ ꯃꯁꯤꯅꯤ ꯃꯅꯤꯄꯨꯔꯤꯒꯤ ꯑꯀꯛꯅꯕ ꯑꯈꯟꯅꯕ ꯂꯣꯟ ꯑꯁꯤ